ꯍꯜꯂꯣ ꯍꯜꯂꯣ ꯀꯅꯥ ꯏꯌꯦ ꯑꯣ ꯏꯇꯥꯎꯔꯣ ꯑꯣ ꯑꯦꯝ ꯑꯦꯁ ꯁꯤ ꯗꯤ ꯑꯦꯐꯇ

ꯍꯣꯏ ꯍꯣꯏ ꯍꯣꯏ ꯍꯣꯏ

ꯎꯝ ꯎꯝ ꯑꯥꯎ ꯑꯥ ꯌꯥꯏꯌꯦ ꯀꯩꯗꯧꯉꯩꯅꯣ ꯗꯦꯠ ꯀꯌꯥꯅꯣ ꯑꯣ ꯄꯨꯡ ꯀꯌꯥꯒꯤꯅꯣ ꯑꯣ ꯑꯥ ꯍꯣꯏ ꯍꯣꯏ ꯌꯥꯏꯌꯦ ꯐꯤꯂꯝ ꯃꯃꯤꯡꯗꯤ ꯍꯧꯖꯤꯛ ꯍꯧꯖꯤꯛ ꯀꯔꯤ ꯐꯤꯂꯝꯅꯣ ꯎꯝ ꯅꯨꯡꯁꯤꯕꯒꯤ ꯅꯨꯡꯁꯤꯃꯟꯕꯒꯤ ꯑꯗꯣ ꯑꯣ ꯑꯗꯣꯏꯗꯤ ꯁꯤꯖꯟ ꯊ꯭ꯔꯤ ꯑꯣꯏꯗꯣꯏꯕ ꯎꯝ ꯋꯥꯟꯒ ꯇꯨꯒ ꯇꯧꯒ꯭ꯔꯕꯅꯦ ꯉꯔꯥꯡꯗꯒꯤ ꯔꯦꯂꯤꯁ ꯇꯧꯕꯗꯣ ꯑꯥ ꯍꯣꯏ ꯍꯣꯏ ꯍꯣꯏ ꯍꯣꯏ ꯊꯝꯕꯤꯔꯣ ꯊꯝꯕꯤꯔꯣ ꯎꯝ ꯑꯩꯁꯨ ꯊꯝꯖꯔꯦ